ꯍꯣꯏ ꯅꯨꯡꯉꯥꯏꯔꯤꯌꯦ ꯑꯩꯁꯦ ꯍꯧꯖꯤꯛꯀꯥꯟꯁꯦ ꯌꯨꯝ ꯂꯩꯇꯕꯒꯤꯀꯣ ꯍꯧꯖꯤꯛ ꯀꯥꯟꯁꯦ ꯑꯩ ꯊꯕꯛ ꯈꯔ ꯆꯠꯄꯀꯣ ꯑꯗꯨꯒꯤꯗꯃꯛ ꯎꯝ ꯎꯝ ꯅꯪꯗꯤ ꯅꯨꯡꯉꯥꯏꯔꯤꯕ꯭ꯔꯥ ꯑꯩ ꯍꯦꯌꯡꯒꯨꯝꯕ ꯍꯜꯂꯛꯀꯅꯤ ꯂꯩꯌꯦ ꯑꯗꯨ ꯍꯌꯦꯡ ꯍꯜꯂꯛꯄꯗ ꯑꯗꯨ ꯅꯪꯒꯤ ꯒꯥꯔꯗꯦꯅꯤꯡ ꯈꯔ ꯅꯪꯅ ꯇꯧꯕ ꯀꯔꯤ ꯀꯔꯤ ꯄꯨꯔꯛꯄꯤꯌꯣ ꯍꯥꯏꯕ꯭ꯔꯥꯀꯣ ꯑꯥ ꯑꯥ

ꯑꯥ ꯑꯥ ꯑꯦ ꯑꯦ ꯑꯥ ꯑꯩꯁꯨ ꯍꯌꯦꯡ ꯂꯧꯒꯦꯅ ꯍꯥꯏꯅ ꯂꯩꯕ ꯑꯗꯨ ꯅꯪꯕꯨꯁꯨ ꯄꯨꯟꯅ ꯂꯧꯃꯤꯟꯅꯒꯦꯅ ꯑꯥ ꯑꯥ ꯑꯥ ꯑꯥ ꯑꯦ ꯑꯦ ꯍꯣꯏ ꯍꯣꯏ ꯑꯥ ꯍꯣꯏ ꯑꯦ ꯑꯩꯁꯨ ꯍꯪꯒꯥꯝꯒꯨꯝꯕ ꯈꯔ ꯑꯗꯨꯝ ꯂꯧꯔ ꯂꯥꯛꯀꯅꯤ ꯑꯩꯁꯨ ꯀꯦꯔꯣꯠ ꯊꯥꯒꯦ ꯍꯥꯏꯅ ꯂꯩꯌꯦ ꯑꯥ ꯍꯣꯏ ꯑꯥ ꯎꯝ ꯎꯝ ꯎꯝ ꯑꯥ ꯍꯣꯏ ꯍꯣꯏ

ꯑꯦ ꯑꯦ ꯑꯥ ꯑꯥ ꯑꯦ ꯑꯦ ꯍꯣꯏ ꯍꯣꯏ ꯑꯦ ꯑꯦ ꯆꯣ ꯑꯗꯨꯗꯤ